ꯑꯥ ꯍꯂꯣ ꯁꯤ ꯑꯩꯈꯣꯏꯒꯤ ꯆꯐꯨ ꯎꯌꯥꯟ ꯌꯣꯟꯕ ꯑꯗꯨ ꯗꯨꯀꯥꯟꯗꯨꯔꯣ ꯑꯣ ꯑꯣ ꯑꯗꯨ ꯑꯧ ꯆꯐꯨ ꯈꯤꯇꯪ ꯂꯧꯁꯤꯔꯥꯅ ꯇꯧꯕ ꯑꯗꯨ ꯆꯐꯨ ꯀꯦ ꯖꯤ ꯀꯌꯥꯃꯨꯛ ꯆꯟꯕ ꯂꯩꯕꯅꯣ ꯑꯩꯈꯣꯏꯅ ꯄꯥꯝꯕꯗꯤ ꯀꯦ ꯖꯤ ꯑꯃ ꯃꯈꯥꯏ ꯑꯅꯤꯃꯨꯛ ꯆꯟꯕ ꯄꯥꯝꯕ ꯑꯗꯨ ꯂꯩꯒꯗ꯭ꯔ ꯑꯩꯈꯣꯏ ꯑꯝ ꯑꯩꯈꯣꯏꯒꯤ ꯂꯨꯍꯣꯡꯕꯗ ꯊꯣꯡꯕ ꯍꯥꯏꯗꯤ ꯈꯤꯇꯪ ꯆꯥꯎꯕꯈꯠꯀꯗꯕ ꯄꯣꯠꯇꯤ ꯂꯩꯇꯕ꯭ꯔꯥ ꯑꯣ ꯃꯃꯟꯅ ꯑꯥ

ꯑꯩꯈꯣꯏ ꯑꯩꯈꯣꯏ ꯀꯦ ꯖꯤ ꯇꯥꯔꯤꯕ ꯀꯦ ꯖꯤ ꯃꯁꯤꯡꯗꯣ ꯑꯗꯨꯒꯤ ꯆꯠꯄ꯭ꯔ ꯅꯠꯇ꯭ꯔꯒꯅ ꯃꯃꯜ ꯑꯗꯨꯝ ꯆꯧꯔꯥꯛꯅ ꯑꯣ ꯀꯦ ꯖꯤ ꯑꯅꯤꯃꯨꯛ ꯆꯟꯕꯗꯨꯅ ꯀꯌꯥꯃꯨꯛ ꯂꯩ ꯑꯗꯨꯗꯒꯤ ꯇꯔꯥꯃꯨꯛ ꯆꯟꯕꯗꯨꯅ ꯀꯌꯥꯃꯨꯛ ꯂꯩ ꯑꯗꯨꯗꯤ ꯀꯦ ꯖꯤ ꯑꯃ ꯃꯈꯥꯏ ꯆꯟꯕ ꯑꯗꯨꯗꯒꯤ ꯀꯦ ꯖꯤ ꯇꯔꯥꯃꯨꯛ ꯆꯟꯕꯗꯣ ꯍꯥꯏꯗꯤ ꯑꯗꯨꯝ ꯈꯟꯗ꯭ꯔꯁꯨ ꯌꯥꯔꯦ ꯑꯗꯨꯝ ꯄꯦꯛ ꯇꯧꯁꯤꯟꯕꯤꯔꯝꯃꯣ ꯑꯗꯨꯝ ꯑꯩꯈꯣꯏ ꯂꯧꯕ ꯂꯥꯛꯑꯒꯦ ꯎꯝ ꯑꯗꯨ ꯅꯣꯏꯒꯤ ꯖꯒꯥꯁꯤ ꯍꯥꯏꯐꯦꯠꯇꯤ ꯍꯥꯏꯕꯤꯔꯛꯎ ꯑꯣ ꯃꯦꯟ ꯔꯣꯠ ꯃꯄꯥꯟꯅꯦꯕ ꯑꯣ ꯑꯣ ꯑꯣ ꯐꯔꯦ ꯎꯝ